ꯍꯂꯣ ꯍꯥꯏꯕꯤꯌꯨ ꯍꯂꯣ ꯍꯥꯏꯕꯤꯌꯨ ꯃꯥꯅꯤ ꯃꯥꯅꯤ ꯍꯥꯏꯕꯤꯌꯨ ꯍꯥꯏꯕꯤꯌꯨ ꯀꯔꯤ ꯃꯇꯥꯡꯒꯤ ꯍꯣꯏ ꯍꯣꯏ ꯍꯣꯏ ꯎꯝ ꯌꯥꯅꯤ ꯌꯥꯅꯤ ꯌꯥꯝ ꯐꯕ ꯋꯥꯐꯝꯅꯤ ꯂꯩꯀꯥꯏꯒꯤ ꯑꯩꯈꯣꯏꯒꯤ ꯑꯉꯥꯡꯁꯤꯡ ꯃꯥꯡꯒ꯭ꯔꯗꯕ ꯑꯉꯥꯡꯁꯤꯡꯕꯨ ꯁꯦꯝꯒꯠ ꯁꯥꯒꯠꯄꯗ ꯃꯇꯦꯡ ꯇꯧꯕꯤꯒꯦ ꯍꯥꯏꯕꯁꯤ ꯑꯩꯈꯣꯏꯒꯤ ꯑꯩꯈꯣꯏ ꯀꯩꯅꯣ ꯑꯩꯈꯣꯏꯒꯤꯗꯤ ꯄ꯭ꯔꯣꯖꯦꯛꯀꯤ ꯑꯣꯏꯅ ꯇꯧꯖꯔꯒ ꯃꯗꯨ ꯀꯩꯅꯣ ꯇꯧꯖꯒꯗꯧꯔꯤꯅꯤ ꯍꯥꯏꯗꯤ ꯀꯩꯔꯣꯜ ꯂꯩꯀꯥꯏꯁꯤꯡꯁꯤꯒꯤ ꯐꯅꯕ ꯑꯉꯥꯡꯁꯤꯡꯁꯤ ꯐꯅꯅꯕ ꯍꯣꯠꯅꯖꯒꯗꯣꯏꯅꯤ ꯌꯥꯅꯤ ꯑꯗꯨ ꯀꯔꯝ ꯑꯩꯈꯣꯏꯅ ꯑꯗꯨ ꯑꯣꯏꯕ ꯇꯥꯔꯒꯗꯤ ꯑꯩꯁꯨ ꯑꯝꯇꯪ ꯆꯠꯊꯣꯛꯆꯔꯛꯀꯦ ꯑꯗꯨꯒ ꯑꯩꯈꯣꯏꯅ ꯇꯧꯒꯗꯕ ꯃꯑꯣꯡ ꯍꯥꯏ ꯇꯥꯔꯦꯀꯣ ꯑꯉꯥꯡꯁꯤꯡꯒꯤ ꯑꯩꯈꯣꯏꯅ ꯃꯔꯛꯇꯨꯗ ꯃꯣꯏꯕꯨ ꯄꯨꯜꯍꯟꯅꯕꯒꯤ ꯈꯨꯗꯣꯡꯆꯥꯕꯗꯨ ꯂꯩꯒꯗ꯭ꯔꯥ ꯍꯥꯏꯕꯤꯔꯤꯕ ꯑꯉꯥꯡ ꯀꯩꯔꯣꯜ ꯂꯩꯀꯥꯏꯒꯤ ꯍꯥꯏ ꯇꯥꯔꯦꯀꯣ ꯑꯉꯥꯡ ꯀꯨꯟ ꯑꯃ ꯀꯨꯟꯊ꯭ꯔꯥꯗꯨꯃ ꯄꯨꯜꯍꯟꯅꯕ ꯌꯥꯕꯒꯤ ꯁ꯭ꯀꯨꯜꯒꯨꯝꯕ ꯑꯣꯏꯔꯣ ꯑꯗꯒꯤ ꯀꯃꯨꯅꯤꯇꯤ ꯍꯣꯜ ꯑꯣꯏꯔꯣ ꯑꯗꯨꯃꯥꯏꯅ ꯄꯨꯟꯅꯅꯕ ꯑꯗꯨꯒꯤ ꯑꯦꯔꯦꯟꯖ ꯇꯧꯕꯤꯕꯗꯤ ꯌꯥꯒꯗ꯭ꯔꯥ

ꯍꯣꯏ ꯍꯣꯏ ꯍꯣꯏ ꯎꯝ ꯍꯥꯏꯕꯤꯌꯨ ꯂꯩꯒꯅꯤ ꯂꯩꯒꯅꯤ ꯇꯧꯒꯗꯕꯨ ꯃꯐꯝ ꯃꯐꯝꯗꯨꯗꯤ ꯒꯣꯃꯦꯟ ꯄ꯭ꯔꯣꯄꯔꯇꯤ ꯅꯠꯇꯕ ꯄꯕ꯭ꯂꯤꯛꯀꯤ ꯀꯩꯒꯤ ꯑꯗꯨꯃꯥꯏꯅ ꯖꯒꯥꯗꯤ ꯑꯩꯈꯣꯏꯗ ꯀꯠꯊꯣꯛꯄꯤꯕ ꯇꯥꯔꯦ ꯀꯠꯊꯣꯛꯄꯤꯕ ꯃꯤꯟꯁ ꯖꯒꯥ ꯂꯩꯀꯥꯏꯒꯤꯗꯤ ꯑꯣꯏꯕꯤꯒꯗꯣꯏꯅꯤ ꯑꯗꯨꯕꯨ ꯑꯩꯈꯣꯏꯗ ꯄ꯭ꯔꯣꯖꯦꯛꯇꯨ ꯁꯥꯕ ꯌꯥꯎꯕ ꯃꯇꯝꯗ ꯑꯩ ꯖꯒꯥꯗꯨꯃꯗꯤ ꯑꯩꯈꯣꯏ ꯁꯤ ꯃꯐꯝꯁꯦ ꯁꯨꯝꯕ ꯑꯃ ꯁꯥꯒꯦ ꯍꯥꯏꯗꯅ ꯑꯩꯈꯣꯏ ꯊꯥꯒꯠꯆꯒꯗꯕꯅꯤꯅ ꯑꯗꯨꯃ ꯑꯩꯈꯣꯏꯗ ꯍꯥꯟꯅ ꯄꯥꯎ ꯐꯥꯎꯅꯕꯤꯔꯕ ꯃꯇꯨꯡꯗ ꯖꯒꯥꯁꯤꯗ ꯁꯨꯃꯥꯏꯅ ꯇꯧꯗꯅ ꯁꯥꯖꯒꯦ ꯍꯥꯏꯗꯅ ꯑꯩꯈꯣꯏꯅ ꯑꯃꯨꯛ ꯃꯤꯅꯤꯁꯇ꯭ꯔꯤꯗ ꯑꯩꯈꯣꯏꯅ ꯑꯃꯨꯛ ꯊꯥꯒꯠꯀꯗꯣꯏꯅꯤ ꯑꯗꯨꯒ ꯑꯗꯨ ꯌꯥꯔ ꯃꯇꯨꯡꯗ ꯁꯪꯁꯟ ꯇꯧꯕꯤꯔ ꯃꯇꯨꯡꯗ ꯁꯥꯕ ꯑꯗꯨꯝ ꯀꯩꯁꯨ ꯀꯥꯏꯗꯦ ꯑꯗꯨꯗ ꯅꯠꯇꯦ ꯑꯇꯣꯞ ꯑꯇꯣꯞꯄ ꯃꯌꯥꯝ ꯂꯩ ꯑꯗꯨꯝ ꯑꯗꯨꯗꯤ ꯀꯣꯟꯅ ꯀ꯭ꯂꯕꯀꯤ ꯂꯩꯕꯤꯔꯤꯕ ꯂꯩꯀꯥꯏꯒꯤ ꯑꯍꯟ ꯂꯃꯟꯁꯤꯡꯅ ꯇꯧꯔꯒ ꯑꯇꯣꯞꯄꯁꯤꯡꯁꯨ ꯑꯗꯨꯝ ꯁꯦꯝꯒꯠ ꯁꯥꯒꯠꯄꯗ ꯑꯗꯨꯝ ꯃꯇꯦꯡ ꯇꯧꯕ ꯌꯥꯒꯅꯤ ꯑꯣꯖꯥ ꯍꯥꯏꯕꯤꯌꯨ ꯑꯇꯣꯞꯄꯗ ꯄꯥꯝꯕꯤꯕ ꯂꯩꯔꯒꯁꯨ ꯑꯗꯨꯝ ꯍꯥꯏꯕꯤꯔꯛꯑꯣ ꯑꯇꯣꯞꯄ ꯍꯥꯏꯗꯤ ꯑꯩꯈꯣꯏꯒꯤ ꯁꯨꯂꯥꯞꯀ ꯍꯥꯏꯕ ꯇꯣꯏꯂꯦꯠꯁꯦ ꯅꯥꯇꯩ ꯆꯥꯅ ꯂꯩꯇꯕ ꯌꯨꯝꯗꯣꯡꯒꯤ ꯑꯩꯈꯣꯏꯅ ꯁꯨꯂꯥꯞ ꯊꯝꯕꯝ ꯑꯩꯈꯣꯏ ꯁꯥꯕꯒꯤ ꯌꯥꯕꯒꯤ ꯈꯨꯗꯣꯡꯆꯥꯕꯁꯨ ꯑꯗꯨꯝ ꯂꯩ ꯑꯗꯨꯁꯨ ꯄꯥꯝꯕꯤꯔꯒꯗꯤ ꯀꯩꯔꯣꯜ ꯂꯩꯀꯥꯏꯒꯤ ꯂꯩꯔꯤꯕ ꯍꯧꯖꯤꯛ ꯀ꯭ꯂꯕꯗ ꯁꯤꯟꯅꯕꯤꯔꯒ ꯍꯥꯟꯅ ꯄꯥꯎ ꯐꯥꯎꯅꯔ ꯀꯥꯟꯗ ꯑꯗꯨꯝ ꯁꯦꯝꯕ ꯌꯥꯒꯅꯤ ꯑꯩꯈꯣꯏꯒꯤ ꯁꯥꯏꯠꯇꯒꯤ ꯑꯇꯩ ꯃꯈꯥ ꯀꯔꯤ ꯀꯔꯤ ꯑꯇꯣꯞꯄꯁꯨ ꯑꯗꯨꯝ ꯇꯥꯅꯔꯒ ꯁꯦꯝꯒꯠ ꯁꯥꯒꯠꯄ ꯌꯥꯒꯅꯤꯌꯦ ꯑꯩꯈꯣꯏꯒꯤ ꯁꯥꯏꯠꯇꯒꯤ ꯃꯗꯨ ꯑꯩꯈꯣꯏ ꯇꯧꯖꯒꯦꯅ ꯈꯜꯂꯦ ꯎꯝ ꯍꯥꯏꯕꯤꯌꯨ ꯎꯝ ꯍꯣꯏ ꯎꯝ ꯍꯣꯏ ꯍꯣꯏ

ꯍꯥꯏꯔꯛꯎ ꯍꯣꯏ ꯍꯣꯏ ꯑꯩꯈꯣꯏꯁꯨ ꯂꯥꯛꯆꯒꯦ ꯑꯗꯨꯒ ꯑꯣꯐꯤꯁꯀ ꯄꯥꯎ ꯐꯥꯎꯅꯔꯒ ꯑꯩꯈꯣꯏꯅ ꯍꯥꯏꯔꯤꯕ ꯊꯕꯛ ꯈꯨꯗꯤꯡꯃꯛꯁꯦ ꯑꯩꯈꯣꯏꯒꯤ ꯄ꯭ꯔꯣꯖꯦꯛꯀꯤ ꯑꯣꯏꯅꯗꯤ ꯑꯩꯈꯣꯏꯒꯤꯗꯤ ꯉꯁꯥꯏꯒꯤ ꯁꯥꯒꯠꯂꯒ ꯃꯗꯨ ꯊꯥꯒꯠꯀꯗꯕꯅꯤꯅ ꯍꯥꯟꯅ ꯑꯝꯇꯪꯗꯤ ꯑꯩꯈꯣꯏ ꯀꯔꯃꯥꯏꯅ ꯇꯧꯁꯤꯒꯦꯁꯤ ꯍꯥꯟꯅ ꯑꯝꯇꯪ ꯈꯨꯜꯗꯨꯗ ꯂꯥꯛꯑꯒ ꯏ ꯄꯥꯎ ꯐꯥꯎꯅꯕ ꯑꯃ ꯍꯥꯟꯅ ꯗꯔꯀꯥꯔ ꯑꯣꯏ ꯑꯩꯈꯣꯏ ꯑꯝꯇꯪ ꯂꯥꯛꯆꯒꯦ ꯎꯝ ꯑꯣ ꯍꯥꯏꯕꯤꯌꯨ ꯍꯣꯏ ꯍꯣꯏ ꯍꯣꯏ ꯍꯣꯏ ꯍꯧꯖꯤꯛꯃꯛꯀꯤꯗꯤ ꯑꯗꯨꯃꯛꯀꯤꯗꯤ ꯂꯩꯕꯗꯤ ꯂꯩꯇꯦ ꯑꯗꯨꯕꯨ ꯑꯩꯈꯣꯏꯒꯤ ꯍꯦꯜꯠ ꯀꯤꯌꯔ ꯍꯥꯏꯗꯅ ꯄ꯭ꯔꯥꯏꯝ ꯃꯤꯅꯤꯁꯇꯔꯒꯤ ꯑꯗꯨꯒ ꯏꯁꯇꯦꯠꯀꯤ ꯀꯩꯅꯣꯒꯤ ꯑꯩꯈꯣꯏꯒꯤ ꯁꯤ ꯑꯦꯝ ꯀꯥꯔꯠ ꯀꯥꯏꯗꯅ ꯂꯩꯕꯅꯤ ꯃꯗꯨꯁꯤꯡꯗꯨ ꯍꯥꯟꯅ ꯑꯦꯄ꯭ꯂꯥꯏ ꯇꯧꯕꯤꯔꯣ ꯍꯥꯏꯔꯤꯕ ꯃꯇꯥꯡꯗꯨꯃꯗꯤ ꯑꯩꯈꯣꯏꯗ ꯃꯗꯨꯃꯗꯤ ꯂꯩꯖꯗ꯭ꯔꯦ ꯋꯥꯔꯧꯕꯤꯕ ꯌꯥꯗꯦ ꯑꯥ ꯍꯣꯏ ꯐꯅꯤ ꯐꯅꯤ